ꯑꯩꯈꯣꯏꯒꯤ ꯆꯥꯛ ꯑꯦꯟꯁꯥꯡꯒꯤ ꯃꯊꯦꯜ ꯑꯣꯏꯕ ꯈꯔ ꯑꯣꯏꯅ ꯍꯥꯏꯔꯕꯗ ꯑꯩꯈꯣꯏꯒꯤ ꯏꯔꯣꯟꯕ ꯀꯥꯡꯉꯧ ꯑꯗꯒꯤ ꯆꯝꯊꯣꯡ ꯁꯧꯒ꯭ꯔꯤ ꯀꯥꯡꯁꯣꯏ ꯇꯧꯕ ꯑꯗꯨꯒ ꯑꯩꯈꯣꯏꯒꯤ ꯉꯥ ꯊꯣꯡꯕ ꯃꯤꯠ ꯊꯣꯡꯕ ꯑꯗꯨꯒꯨꯝꯕ ꯑꯗꯒꯤ ꯚꯦꯖꯤꯇꯦꯕꯜꯒꯤ ꯑꯣꯏꯕ ꯃꯅꯥ ꯃꯁꯤꯡ ꯑꯗꯨꯒꯨꯝꯕ ꯃꯌꯥꯝ ꯂꯩꯈ꯭ꯔꯦ ꯍꯥꯏꯔꯤꯕꯁꯤꯡ ꯑꯁꯤꯅ ꯈꯔ ꯑꯣꯏꯅ ꯃꯃꯤꯡ ꯑꯣꯏꯅ ꯄꯜꯂꯕꯗ ꯈꯔ ꯈꯛ ꯍꯥꯏꯔꯕꯅꯦ ꯑꯗꯨꯒ ꯍꯥꯏꯔꯤꯕ ꯃꯊꯦꯜꯁꯤꯡ ꯑꯁꯤꯗ ꯁꯨꯡꯁꯣꯏ ꯁꯣꯏꯗꯅ ꯇꯣꯏꯅ ꯌꯥꯎꯒꯟꯕ ꯃꯁꯥꯂꯥ ꯑꯗꯒꯤ ꯑꯥꯜꯂꯨ ꯑꯗꯨꯒ ꯃꯣꯔꯣꯛ ꯑꯁꯤꯗꯤ ꯁꯨꯡꯁꯣꯏ ꯁꯣꯏꯗꯅ ꯑꯗꯨꯝ ꯌꯥꯎꯔꯦ ꯑꯗꯨꯒ ꯍꯥꯏꯔꯤꯕ ꯍꯦꯟꯅ ꯑꯩꯍꯥꯛꯅ ꯊꯣꯡꯕꯗ ꯍꯦꯟꯅ ꯌꯥꯝꯅ ꯄꯥꯝꯅ ꯁꯤꯖꯤꯟꯅꯕꯗ ꯆꯪꯕ ꯑꯗꯨꯗꯤ ꯑꯩꯈꯣꯏꯒꯤ ꯑꯥꯜꯂꯨꯁꯤꯃꯗꯤ ꯑꯗꯨꯝ ꯍꯦꯟꯅ ꯄꯥꯝꯅ ꯑꯗꯨꯝ ꯆꯪꯉꯦ